ꯇꯨꯡꯗ ꯑꯩꯈꯣꯏ ꯃꯅꯤꯄꯨꯔꯒꯤ ꯂꯣꯟ ꯑꯁꯤ ꯁꯥꯡꯅ ꯂꯩꯅꯕꯒꯤꯗꯃꯛꯇ ꯑꯩꯈꯣꯏꯅ ꯑꯩꯈꯣꯏ ꯃꯅꯤꯄꯨꯔꯤ ꯑꯣꯏꯕ ꯃꯃꯤꯡ ꯌꯥꯝ ꯆꯠꯂꯕ ꯀꯜꯆꯔꯦꯜꯒꯤ ꯑꯣꯏꯕ ꯑꯗꯒꯤ ꯃꯥꯒꯤ ꯍꯦꯔꯤꯇꯦꯖꯀꯤ ꯑꯣꯏꯕ ꯇꯨꯔꯤꯁꯀꯤ ꯑꯣꯏꯕ ꯑꯗꯒꯤ ꯏꯁꯄꯣꯔꯠꯀꯤ ꯑꯣꯏꯕ ꯐꯖꯔꯕ ꯀꯜꯆꯔꯒꯤ ꯃꯈꯜ ꯃꯈꯜ ꯃꯌꯥꯝꯁꯦ ꯈꯪꯍꯜꯂꯒꯗꯤ ꯍꯥꯏꯗꯤ ꯂꯩꯔꯤꯕ ꯄ꯭ꯔꯤꯊꯤꯕꯤꯗ ꯂꯩꯔꯤꯕ ꯃꯤꯁꯤꯡꯁꯤꯒꯤ ꯃꯈꯜ ꯃꯈꯜ ꯀꯜꯆꯔ ꯃꯌꯥꯝꯁꯦ ꯑꯩꯈꯣꯏ ꯃꯅꯤꯄꯨꯔꯒꯤꯁꯨ ꯐꯖꯕ ꯃꯈꯜ ꯑꯃꯅꯦ ꯑꯁꯤꯁꯤꯅ ꯑꯗꯨꯝ ꯂꯣꯟꯁꯦ ꯃꯇꯝ ꯁꯥꯡꯅ ꯀꯨꯏꯅ ꯂꯩꯕ ꯉꯝꯅꯦꯅ ꯈꯜꯂꯦ